ꯍꯟꯗꯛ ꯍꯟꯗꯛ ꯄꯦꯇ꯭ꯔꯣꯜꯒꯤ ꯃꯃꯜ ꯑꯁꯤ ꯌꯥꯝꯅ ꯍꯦꯟꯒꯠꯂꯛꯄ ꯑꯁꯤꯗ ꯑꯩꯒꯤ ꯕꯥꯏꯛ ꯊꯧꯕꯗ ꯑꯩ ꯌꯥꯝꯅ ꯑꯀꯥꯏꯕ ꯈꯨꯗꯣꯡ ꯆꯥꯗꯕ ꯀꯌꯥ ꯃꯥꯏꯌꯣꯛꯅꯩ ꯄꯝꯗꯁꯨ ꯀ꯭ꯌꯨ ꯂꯦꯡꯕ ꯃꯇꯝꯗ ꯊꯥꯎ ꯐꯪꯍꯧꯗꯕꯁꯨ ꯀꯣꯡꯒꯥꯏ ꯑꯃꯅꯤ ꯑꯗꯨꯒ ꯕ꯭ꯂꯦꯛꯇ ꯍꯥꯟꯕ ꯃꯇꯝꯗꯁꯨ ꯄꯝꯗꯒꯤꯁꯨ ꯐꯪꯗ꯭ꯔꯕꯅꯤꯅ ꯕ꯭ꯂꯦꯛꯇꯁꯨ ꯃꯃꯟ ꯍꯦꯟꯒꯠꯈꯤꯕ ꯑꯁꯤꯅ ꯊꯥꯎ ꯍꯥꯟꯕ ꯉꯝꯗꯕꯅ ꯃꯔꯝ ꯑꯣꯏꯔꯒ ꯑꯩꯉꯣꯟꯗ ꯕꯥꯏꯛ ꯊꯧꯔꯒ ꯊꯕꯛ ꯏꯪꯈꯥꯡ ꯆꯠꯄ ꯃꯇꯝꯗ ꯌꯥꯝꯅ ꯑꯀꯥꯏꯕ ꯄ꯭ꯔꯣꯕ꯭ꯂꯦꯝ ꯆꯥꯎꯅ ꯊꯣꯛꯍꯜꯂꯤ ꯑꯗꯨꯒ ꯊꯥꯎ ꯍꯦꯟꯅ ꯁꯤꯖꯤꯟꯅꯕ ꯑꯁꯤꯅ ꯑꯩꯈꯣꯏꯒꯤ ꯏꯟꯚꯥꯏꯔꯟꯃꯦꯟꯗ ꯑꯩꯈꯣꯏꯒꯤ ꯍꯛꯆꯥꯡ ꯐꯅ ꯂꯩꯕꯗ ꯌꯥꯝꯅ ꯑꯀꯥꯏꯕ ꯑꯣꯏ ꯃꯁꯤꯅ ꯁ꯭ꯀꯥꯏꯕꯨ ꯑꯃꯣꯠꯄ ꯄꯤꯁꯜꯂꯤ ꯑꯃꯗꯤ ꯑꯩꯒꯤ ꯁꯔꯥꯎꯟꯗꯤꯡ ꯍꯥꯏꯕꯗꯤ ꯑꯩꯒꯤ ꯏꯟꯚꯥꯏꯔꯟꯃꯦꯟ ꯑꯁꯤꯁꯨ ꯌꯥꯝꯅ ꯐꯍꯜꯂꯛꯇꯦ ꯅꯨꯡꯁꯤꯠ ꯅꯨꯡꯁꯥ ꯁꯦꯡꯍꯜꯂꯛꯇꯕ ꯏꯁꯤꯡ ꯃꯣꯠꯁꯤꯜꯍꯜꯂꯛꯄ ꯑꯩꯈꯣꯏꯗ ꯁꯤꯖꯤꯟꯅꯕ ꯃꯇꯝꯗ ꯌꯥꯝꯅ ꯂꯩꯅꯥ ꯇꯤꯟꯅꯥ ꯄꯣꯛꯄ ꯌꯥꯕ ꯑꯗꯨꯒꯨꯝꯂꯕ ꯀꯤꯔ ꯀꯤꯔꯕ ꯂꯩꯅꯥ ꯀꯌꯥ ꯄꯣꯛꯍꯟꯕ ꯉꯝꯃꯕ ꯑꯗꯨꯒꯨꯝꯂꯕ ꯍꯧꯖꯤꯛ ꯃꯇꯝꯒꯤ ꯄꯦꯇ꯭ꯔꯣꯜ ꯍꯥꯏꯕꯗꯤ ꯊꯥꯎ ꯍꯦꯟꯅ ꯁꯤꯖꯤꯟꯅꯕ ꯑꯁꯤꯅ ꯑꯁꯤꯒꯨꯝꯂꯕ ꯑꯀꯥꯏꯕ ꯀꯌꯥ ꯄꯤꯍꯜꯂꯤ